ꯑꯩꯍꯥꯛꯀꯤ ꯙꯔꯃꯗ ꯂꯥꯏ ꯈꯣꯏꯔꯨꯝꯕ ꯃꯇꯝꯗ ꯑꯁꯤ ꯇꯧꯕ ꯌꯥꯗꯦ ꯑꯁꯤ ꯊꯣꯛꯄ ꯌꯥꯗꯦ ꯁꯤꯗꯤ ꯂꯩꯇꯦ ꯑꯗꯨꯝ ꯂꯥꯏ ꯈꯣꯏꯔꯨꯝꯕꯗ ꯑꯩꯍꯥꯛꯅ ꯄꯨꯛꯅꯤꯡ ꯌꯥꯎꯅ ꯑꯗꯨꯝ ꯂꯥꯏ ꯈꯣꯏꯔꯨꯝꯕ ꯌꯥꯏ ꯑꯗꯨꯕꯨ ꯑꯇꯣꯞꯄꯗꯤ ꯀꯔꯤ ꯀꯔꯤ ꯇꯧꯕ ꯂꯩꯇꯕ ꯂꯩꯕ ꯑꯁꯤꯒꯨꯝꯕꯗꯤ ꯂꯩꯇꯦ ꯑꯗꯨꯝ ꯂꯥꯏꯗ ꯑꯩꯍꯥꯛꯅ ꯅꯨꯡꯇꯤꯒꯤ ꯃꯇꯝ ꯈꯨꯗꯤꯡꯗ ꯑꯗꯨꯝ ꯂꯥꯏꯗ ꯈꯨꯔꯨꯝꯃ ꯂꯩꯕꯅꯦ ꯑꯩꯍꯥꯛꯅ ꯊꯕꯛ ꯐꯠꯇꯕ ꯇꯧꯕ ꯑꯗꯨꯒꯨꯝꯕ ꯅꯠꯇꯦ ꯍꯥꯏꯗꯤ ꯈꯨꯗꯣꯡ ꯆꯥꯗꯕ ꯅꯠꯇ꯭ꯔꯒ ꯈꯨꯗꯣꯡ ꯆꯥꯕ ꯃꯇꯝꯗꯁꯨ ꯃꯇꯝ ꯇꯣꯉꯥꯟ ꯇꯣꯉꯥꯟꯕ ꯃꯇꯝꯗꯁꯨ ꯑꯗꯨꯝ ꯑꯩꯍꯥꯛꯅ ꯂꯥꯏꯕꯨ ꯈꯨꯔꯨꯝꯖꯔꯒ ꯂꯩꯕ ꯑꯗꯨꯝ ꯂꯩꯕꯅꯦ ꯑꯗꯨ ꯑꯁꯤ ꯇꯧꯗꯕ ꯌꯥꯗꯦ ꯑꯁꯤ ꯁꯣꯛꯅꯕ ꯌꯥꯗꯦ ꯍꯥꯏꯕꯗꯤ ꯆꯠꯅꯕꯤꯁꯤꯡꯗꯤ ꯂꯩꯇꯦ